ꯍꯜꯂꯣ ꯁꯤꯕꯨ ꯑꯩꯈꯣꯏ ꯖꯣꯃꯥꯇꯣ ꯀꯣꯜ ꯁꯦꯟꯇꯔ ꯑꯣꯏꯗꯣꯏ ꯅꯠꯇ꯭ꯔꯣ ꯑꯣ ꯉꯁꯥꯏ ꯊꯤꯟꯕꯤꯔꯛꯑꯝꯕ ꯑꯩꯒꯤ ꯄꯤꯖꯥꯗꯣ ꯌꯥꯝꯅ ꯍꯥꯎꯑꯦ ꯌꯥꯝꯅ ꯅꯨꯡꯉꯥꯏꯖꯔꯦ ꯉꯁꯤꯐꯥꯎꯗ ꯑꯩꯅ ꯃꯅꯤꯄꯨꯔ ꯃꯅꯨꯡꯗ ꯄꯤꯖꯥ ꯆꯥꯕꯗ ꯁꯨꯃꯣꯝꯒꯤ ꯔꯦꯁꯇꯨꯔꯦꯟꯒꯤ ꯖꯣꯃꯥꯇꯣꯒꯤꯁꯤꯅ ꯏꯍꯥꯎ ꯍꯥꯎꯑꯦ ꯌꯥꯝ ꯍꯥꯎꯑꯦ ꯃꯇꯨꯡꯗꯁꯨ ꯑꯩ ꯑꯣꯔꯗꯔ ꯇꯧꯖꯔꯛꯀꯦ ꯃꯇꯝ ꯆꯥꯅꯁꯨ ꯊꯤꯟꯕꯤꯔꯛꯄꯒꯤꯗꯃꯛꯇ ꯊꯦꯡꯀ꯭ꯌꯨ